ꯃꯅꯤꯄꯨꯔꯗ ꯍꯧꯖꯤꯛ ꯂꯧꯃꯤꯁꯤꯡꯅ ꯂꯧꯎ ꯁꯤꯡꯎꯕꯒꯤ ꯃꯇꯥꯡꯗ ꯉꯁꯤꯃꯛ ꯊꯦꯡꯅꯔꯤꯕ ꯑꯋꯥꯕꯁꯤꯡꯒꯤ ꯃꯔꯛꯇ ꯑꯩꯈꯣꯏꯒꯤ ꯃꯅꯤꯄꯨꯔꯗ ꯅꯦꯆꯔꯦꯜ ꯗꯤꯖꯥꯁꯇꯔ ꯃꯔꯨꯑꯣꯏꯅ ꯏꯁꯤꯡ ꯏꯆꯥꯎ ꯊꯣꯛꯂꯛꯄ ꯃꯇꯝꯗ ꯀꯝꯗꯧꯅ ꯀꯟꯒꯗꯒꯦ ꯃꯍꯩ ꯃꯔꯣꯡꯁꯤꯡꯁꯦ ꯃꯥꯡꯕꯗꯒꯤ ꯀꯝꯖꯧꯅ ꯀꯟꯒꯗꯒꯦ ꯍꯥꯏꯕꯒꯤ ꯊꯕꯛ ꯄꯥꯏꯈꯠꯄ ꯂꯩꯇ꯭ꯔꯤ ꯑꯃꯁꯨꯡ ꯃꯅꯤꯄꯨꯔꯗ ꯑꯩꯈꯣꯏꯒꯤ ꯂꯧꯃꯤꯁꯤꯡꯅ ꯂꯧ ꯎꯕ ꯃꯇꯝꯗ ꯏꯁꯤꯡ ꯒꯤ ꯑꯋꯥꯕꯁꯦ ꯖꯒꯥ ꯈꯔ ꯑꯃꯗꯗꯤ ꯐꯔꯦ ꯑꯗꯨꯕꯨ ꯑꯅꯝꯕ ꯃꯅꯤꯄꯨꯔꯒꯤ ꯑꯣꯏꯅ ꯄꯥꯛ ꯁꯟꯅ ꯌꯦꯡꯉꯛꯄ ꯃꯇꯝꯗ ꯏꯊꯩ ꯂꯧꯈꯣꯡꯒꯤ ꯐꯦꯁꯤꯂꯤꯇꯤ ꯐꯖꯅ ꯁꯤꯁꯇꯦꯝ ꯑꯁꯤ ꯐꯖꯅ ꯆꯂꯥꯏꯗꯕꯅ ꯃꯔꯝ ꯑꯣꯏꯔꯒ ꯑꯩꯈꯣꯏ ꯃꯅꯤꯄꯨꯔꯗ ꯀꯔꯤꯒꯨꯝꯕꯀꯥꯟꯗ ꯏꯁꯤꯡꯒꯤ ꯑꯋꯥꯕ ꯊꯦꯡꯅꯕ ꯂꯧꯃꯤꯁꯤꯡꯅ ꯑꯗꯨꯗꯒꯤ ꯏꯁꯤꯡ ꯀꯥ ꯍꯦꯟꯅ ꯍꯦꯜꯂꯒꯅ ꯀꯗꯣꯝꯗ ꯊꯥꯗꯣꯛ ꯀꯤꯗꯒꯦ ꯍꯥꯏꯕꯒꯤ ꯑꯋꯥꯕ ꯃꯤꯄꯥꯏꯕ ꯑꯗꯨ ꯊꯦꯡꯅꯔꯤ ꯑꯗꯨꯅ ꯁꯤꯒꯤꯗ ꯃꯍꯩ ꯃꯔꯣꯡ ꯂꯣꯛꯄꯗꯒꯤ ꯃꯣꯏꯅ ꯊꯤꯟꯗꯍꯜꯂꯤ ꯑꯗꯨꯅ ꯁꯤ ꯈꯛꯇꯪ ꯅꯠꯇꯅ ꯃꯅꯤꯄꯨꯔꯗ ꯑꯇꯣꯞꯄ ꯂꯧꯃꯤꯁꯤꯡꯅ ꯊꯦꯡꯅꯕ ꯑꯋꯥꯕ ꯍꯥꯏꯕꯇꯥꯔꯒꯗꯤ ꯃꯅꯤꯄꯨꯔꯗ ꯂꯧꯃꯤꯁꯤꯡꯒꯤ ꯍꯥꯔ ꯄꯤꯊꯔꯛꯄ ꯑꯗꯨ ꯁꯦꯜ ꯄꯥꯝꯕ ꯍꯥꯏꯕꯗꯤ ꯃꯣꯏꯗꯤ ꯁꯔꯀꯥꯔꯒꯤ ꯊꯕꯛ ꯀꯔꯃꯆꯥꯔꯤꯁꯤꯡꯗꯕꯨ ꯑꯣꯏꯕꯨ ꯑꯣꯏꯔꯁꯨ ꯑꯗꯨꯗꯒꯤ ꯃꯣꯏꯒ ꯃꯔꯤ ꯂꯩꯅꯕ ꯊꯕꯛ ꯇꯧꯔꯤꯕ ꯃꯤꯁꯤꯡꯅ ꯃꯣꯏ ꯃꯣꯏꯒꯤ ꯃꯔꯅꯥꯏ ꯄꯩꯁꯥꯒꯤꯗꯃꯛꯇ ꯍꯥꯔꯁꯤꯡ ꯑꯁꯤ ꯃꯇꯝ ꯆꯥꯅ ꯃꯇꯤꯛ ꯆꯥꯅ ꯃꯃꯜ ꯆꯞ ꯆꯥꯅ ꯌꯣꯟꯊꯣꯛꯇꯕꯅ ꯃꯔꯝ ꯑꯣꯏꯔꯒ ꯑꯩꯈꯣꯏꯗ ꯃꯅꯤꯄꯨꯔꯒꯤ ꯂꯧꯃꯤꯁꯤꯡꯅ ꯍꯥꯔꯁꯤ ꯃꯇꯤꯛ ꯆꯥꯅ ꯐꯪꯗꯕ ꯍꯥꯔ ꯐꯪꯗ ꯇꯥꯔꯒꯗꯤ ꯃꯈꯣꯏꯒꯤ ꯃꯍꯩ ꯃꯔꯣꯡꯁꯦ ꯃꯇꯤꯛ ꯆꯥꯅ ꯍꯧꯕ ꯉꯝꯃꯛꯇꯕ ꯑꯗꯒꯤ ꯁꯤꯗ ꯑꯩꯈꯣꯏ ꯃꯅꯤꯄꯨꯔꯒꯤ ꯂꯧꯃꯤꯁꯤꯡꯗꯤ ꯊꯥ ꯆꯍꯤ ꯑꯃꯒꯤ ꯃꯅꯨꯡꯗ ꯊꯥ ꯇꯔꯨꯛ ꯁꯨꯔꯒ ꯊꯥ ꯇꯔꯨꯛ ꯄꯣꯊꯥꯕꯒꯤ ꯃꯑꯣꯡꯗ ꯑꯣꯏꯅ ꯂꯩꯕ ꯑꯅꯝꯕꯅ ꯑꯗꯨꯒ ꯈꯔ ꯑꯃꯗꯗꯤ ꯗꯕꯜ ꯀ꯭ꯔꯣꯞꯄꯤꯡ ꯇ꯭ꯔꯤꯄꯜ ꯀ꯭ꯔꯣꯞꯄꯤꯡꯒꯤ ꯋꯥꯈꯜꯁꯦ ꯑꯗꯨꯝ ꯂꯥꯛꯑꯦ ꯑꯗꯨꯒ ꯀꯝꯗꯧꯅ ꯐꯁꯤꯒꯦ ꯍꯥꯏꯕꯒꯤ ꯃꯇꯥꯡꯗ ꯌꯥꯝ ꯀꯟꯅ ꯈꯟꯅ ꯅꯩꯅꯕꯁꯤꯡ ꯂꯩꯔꯦ ꯑꯗꯨꯕꯨ ꯃꯅꯤꯄꯨꯔꯒꯤ ꯃꯐꯝ ꯑꯌꯥꯝꯕꯗ ꯂꯧꯃꯤꯁꯤꯡꯒꯤ ꯑꯋꯥꯕ ꯍꯥꯏꯕꯇꯔꯒꯗꯤ ꯂꯧ ꯎꯕꯇꯅ ꯊꯕꯛ ꯑꯣꯏꯔꯒ ꯆꯥꯕ ꯍꯤꯡꯕ ꯉꯝꯒꯅꯤ ꯍꯥꯏꯕꯒꯤ ꯍꯧꯖꯤꯛ ꯊꯥꯖꯕ ꯂꯩꯇ꯭ꯔꯦ ꯃꯔꯝꯗꯤ ꯃꯅꯤꯄꯨꯔꯗ ꯄꯣꯠꯊꯣꯛꯁꯦ ꯄꯨꯊꯣꯛꯄ ꯇꯥꯔꯒꯁꯨ ꯃꯄꯥꯟ ꯂꯝꯗꯒꯤ ꯂꯧꯁꯟꯕ ꯑꯅꯝꯕ ꯑꯣꯏꯕꯅꯤꯅ ꯑꯩꯈꯣꯏꯗ ꯑꯗꯨꯛꯀꯤ ꯃꯇꯤꯛ ꯑꯋꯥꯕ ꯑꯣꯏꯔꯦ ꯑꯗꯨꯒ ꯍꯥꯔꯒꯤ ꯑꯋꯥꯕ ꯏꯁꯤꯡ ꯏꯆꯥꯎꯒꯤ ꯑꯋꯥꯕ ꯏꯊꯩ ꯂꯧꯈꯣꯡ ꯅꯤꯡꯊꯤꯖꯅ ꯂꯩꯇꯕꯒꯤ ꯑꯋꯥꯕ ꯑꯗꯨꯗꯒꯤ ꯐꯥꯔꯃꯔꯁꯤꯡꯗ ꯁꯦꯜ ꯂꯩꯇꯕꯒꯤ ꯑꯋꯥꯕ ꯑꯩꯈꯣꯏꯅ ꯄꯣꯠ ꯃꯍꯩ ꯃꯔꯣꯡ ꯊꯥꯒꯦ ꯍꯥꯏꯇꯥꯔꯒꯁꯨ ꯁꯦꯜ ꯂꯩꯇ ꯇꯥꯔꯒꯗꯤ ꯑꯩꯈꯣꯏꯗ ꯑꯗꯨꯛꯀꯤ ꯃꯇꯤꯛ ꯑꯋꯥꯕ ꯑꯃ ꯑꯣꯏꯑꯦꯕ ꯑꯗꯨꯅ ꯒꯣꯔꯃꯦꯟꯁꯤꯡ ꯒꯣꯔꯃꯦꯟꯒꯤ ꯀꯔꯃꯥꯆꯥꯔꯤꯁꯤꯡꯅ ꯃꯔꯤ ꯂꯩꯅꯕꯁꯤꯡꯅ ꯀꯩꯒꯨꯝꯕ ꯐꯥꯔꯃꯔꯁꯤꯗ ꯑꯩꯈꯣꯏꯒꯤ ꯄꯩꯁꯥ ꯊꯪꯗꯕ ꯌꯥꯕ ꯄꯤꯕꯤꯕ ꯇꯥꯔꯒꯗꯤ ꯁꯨꯡꯁꯣꯏ ꯁꯣꯏꯗꯅ ꯑꯐꯕ ꯑꯣꯏꯒꯅꯤ ꯍꯥꯏꯅ ꯈꯜꯂꯤ ꯑꯗꯨꯒꯅꯤ ꯁꯨꯃꯥꯏꯅ ꯍꯥꯏꯔꯤꯕ ꯍꯤꯔꯝꯁꯤꯡ ꯑꯁꯤꯗ ꯃꯅꯤꯄꯨꯔꯒꯤ ꯂꯧꯃꯤꯁꯤꯡꯅ ꯑꯋꯥꯕ ꯀꯌꯥ ꯑꯃ ꯃꯥꯏꯌꯣꯛꯅꯔꯤ ꯍꯥꯏꯕꯁꯦ ꯑꯩ ꯊꯝꯖꯒꯦ